ꯑꯩꯈꯣꯏ ꯃꯐꯝꯗ ꯉꯥꯃꯤꯒꯤ ꯆꯤꯡꯒꯤ ꯐꯨꯔꯨꯞ ꯈꯔ ꯑꯗꯨ ꯀꯔꯤꯅꯣ ꯍꯥꯏꯔꯗꯤ

ꯑꯗꯨꯒ ꯃꯈꯣꯏꯁꯦ ꯅꯣꯡ ꯆꯨꯔꯦ ꯍꯥꯏꯔꯗꯤ ꯉꯥꯁꯦ ꯌꯥꯝ ꯐꯪꯕꯅꯤ ꯃꯈꯣꯏꯅ ꯉꯥ ꯐꯥꯔꯒ ꯌꯣꯜꯂꯒ ꯄꯩꯁꯥ ꯄꯥꯏꯔꯒ ꯃꯈꯣꯏꯒꯤ ꯏꯃꯨꯡ ꯑꯗꯨꯒ ꯃꯈꯣꯏꯒꯤ ꯌꯨꯝ ꯅꯛꯅꯕꯁꯤꯡꯕꯨ ꯀꯧꯔꯒ ꯉꯥ ꯌꯣꯟꯕꯒꯤ ꯄꯩꯁꯥꯅ ꯁꯥ ꯉꯥ ꯂꯧꯔꯒ ꯃꯣꯏ ꯍꯔꯥꯎꯕꯅꯤ ꯅꯨꯡꯉꯥꯏꯃꯤꯟꯅꯕꯅꯤ